ꯏꯁꯩ ꯁꯛꯂꯤꯉꯩꯗ ꯅꯠꯇ꯭ꯔꯒ ꯃꯤ ꯃꯌꯥꯝ ꯃꯃꯥꯡꯗ ꯑꯩꯅ ꯏꯁꯩ ꯁꯛꯂꯤꯀꯥꯟ ꯄꯔꯐꯣꯃꯦꯟꯁ ꯎꯠꯂꯤꯀꯥꯟꯗ ꯑꯩꯒꯤ ꯃꯃꯥꯏꯒꯤ ꯁꯛꯐꯝꯁꯦ ꯑꯗꯨꯝ ꯁꯥꯎꯅꯤꯡꯅ ꯎꯠꯄꯁꯨ ꯌꯥꯗꯦ ꯀꯩꯒꯤꯅꯣꯗꯤ ꯑꯩꯅ ꯁꯥꯎꯅꯤꯡꯅ ꯎꯠꯂꯨꯕꯗꯗꯤ ꯃꯤ ꯃꯤꯅꯁꯨ ꯀꯩꯁꯨ ꯌꯦꯡꯅꯤꯡꯉꯣꯏꯕ ꯑꯗꯨꯅ ꯅꯣꯛꯑꯒ ꯍꯔꯥꯎꯅ ꯁꯛꯄꯗꯣ ꯑꯗꯨꯗꯨꯃ ꯃꯌꯥꯝ ꯃꯃꯥꯡꯗ ꯍꯔꯥꯎꯅ ꯎꯠꯄꯁꯤꯃꯁꯨ ꯌꯥꯝꯅ ꯗꯔꯀꯥꯔ ꯇꯥꯔꯦ ꯑꯗꯒꯤꯗꯤ ꯁꯤꯈꯛꯇ ꯅꯠꯇꯅ ꯑꯩꯅ ꯏꯁꯩ ꯁꯛꯄ ꯑꯗꯩ ꯑꯩ ꯈꯣꯟꯁꯦ ꯁꯣꯛꯇꯅꯕꯒꯤꯗꯃꯛꯇ ꯑꯩꯁꯦ ꯏꯁꯤꯡ ꯑꯁꯥꯕ ꯊꯛꯄ ꯑꯗꯨꯗꯒꯤꯗꯤ ꯃꯣꯔꯣꯛ ꯑꯁꯥꯕꯒꯨꯝꯕ ꯌꯥꯝꯅ ꯆꯥꯗꯕ ꯆꯤꯟꯖꯥꯛꯇ ꯑꯁꯤꯒꯨꯝꯕꯁꯦ ꯃꯌꯥꯝ ꯀꯛꯑꯦ ꯑꯩꯒꯤ ꯈꯅꯥꯎꯗ ꯁꯣꯛꯀꯗꯕ ꯑꯗꯒꯤ ꯁꯤꯒꯨꯝꯕ ꯃꯌꯥꯝ ꯑꯃꯁꯦ ꯑꯁꯤ ꯆꯥꯗꯕꯁꯦ ꯁꯤꯁꯦ ꯌꯥꯝꯅ ꯗꯔꯀꯥꯔ ꯇꯥꯏ ꯏꯁꯩ ꯁꯛꯄꯒꯨꯝꯕꯁꯤꯗꯗꯤ